ꯑꯣꯗꯔ ꯇꯧꯖꯔꯛꯂꯤꯕ ꯑꯁꯤ ꯀꯩꯔꯛ ꯆꯤꯡꯈꯩꯍꯨꯟꯕ ꯂꯩꯀꯥꯏ ꯅꯤꯌꯔ ꯄ꯭ꯂꯥꯏ ꯐꯦꯛꯇꯔꯤꯗꯒꯤꯅꯤ ꯀꯦꯛ ꯑꯃꯈꯛ ꯑꯣꯔꯗꯔ ꯇꯧꯖꯒꯦ ꯍꯥꯏꯗꯨ ꯀꯟꯇꯦꯛ ꯇꯧꯖꯔꯛꯄꯅꯤ ꯀꯦꯛ ꯑꯁꯤ ꯊ꯭ꯔꯤ ꯀꯦꯖꯤ ꯑꯣꯏꯍꯟꯕꯤꯔꯛꯎ ꯑꯗꯨꯒ ꯐ꯭ꯂꯦꯚꯔꯅ ꯕ꯭ꯂꯦꯛ ꯀꯔꯦꯟ ꯑꯣꯏꯍꯟꯕꯤꯔꯛꯎ

ꯀꯦꯛꯀꯤ ꯃꯆꯨ ꯑꯗꯨ ꯕ꯭ꯂꯨ ꯑꯣꯏꯍꯟꯕꯤꯔꯛꯎ ꯍꯥꯏꯅ ꯍꯥꯏꯖꯔꯤ ꯑꯗꯨꯒ ꯀꯦꯛ ꯑꯁꯤ ꯀꯔꯝꯕ ꯃꯇꯝꯗ ꯊꯤꯟꯕꯤꯔꯛꯀꯅꯤ ꯍꯥꯏꯕ ꯍꯥꯏꯕ ꯑꯗꯨꯁꯨ ꯈꯪꯍꯟꯕꯤꯔꯛꯎ

ꯀꯦꯛ ꯑꯁꯤ ꯍꯌꯦꯡ ꯐꯦꯕꯋꯥꯔꯤꯒꯤ ꯇꯥꯡ ꯇꯔꯥꯇꯔꯦꯠꯇ ꯏꯅꯥꯎꯅꯨꯄꯤꯒꯤ ꯕꯥꯔꯠ ꯗꯦ ꯅꯨꯃꯤꯠꯀꯤ ꯀꯛꯀꯗꯕ ꯄꯨꯡ ꯑꯅꯤꯗ ꯀꯛꯀꯗꯕ ꯀꯦꯛꯅꯤ ꯃꯔꯝ ꯑꯁꯤꯟ ꯄꯨꯡ ꯑꯅꯤꯒꯤ ꯈꯤꯇꯪ ꯃꯥꯡꯖꯧꯅꯅ ꯌꯧꯕꯤꯔꯛꯅꯕ ꯍꯥꯏꯅ ꯊꯤꯟꯂꯛꯀꯗꯧꯔꯤꯕꯗꯨꯒꯤ ꯃꯐꯝꯗ ꯐꯣꯡꯗꯣꯛꯆꯔꯤ

ꯀꯦꯀ ꯑꯗꯨ ꯄꯨꯔꯛꯄ ꯃꯇꯝꯗ ꯑꯁꯣꯏ ꯑꯉꯥꯝ ꯌꯥꯎꯗꯅꯕꯒꯤꯗꯃꯛꯇ ꯆꯦꯛꯁꯤꯟꯅ ꯐꯖꯅ ꯃꯑꯣꯡ ꯇꯥꯅ ꯄꯦꯛ ꯇꯧꯗꯨꯅ ꯄꯨꯕꯤꯔꯛꯅꯕꯁꯨ ꯅꯤꯡꯁꯤꯡꯖꯔꯤ ꯀꯦꯛ ꯑꯁꯤ ꯄꯨꯕꯤꯔꯛꯄ ꯃꯇꯝꯗ ꯊꯥꯡ ꯑꯃꯗꯤ ꯀꯦꯟꯗꯜ ꯁꯤꯡꯁꯨ ꯂꯣꯏꯅꯕꯤꯔꯛꯅꯕ ꯍꯥꯏꯖꯔꯤ